ꯍꯣꯡꯂꯛꯂꯤꯕ ꯑꯏꯪ ꯑꯁꯥꯒꯤ ꯐꯤꯕꯝ ꯑꯁꯤꯅ ꯑꯩꯈꯣꯏꯒꯤ ꯁꯤꯗ ꯂꯧꯎ ꯁꯤꯡꯎꯕ ꯑꯁꯤꯗ ꯌꯥꯝꯅ ꯆꯥꯎꯅ ꯑꯀꯥꯏꯕ ꯄꯤ ꯃꯥꯅ ꯃꯁꯤꯡ ꯃꯔꯨ ꯃꯔꯥꯡ ꯍꯨꯜꯂꯝꯗꯥꯏꯗ ꯅꯣꯡ ꯆꯨꯗꯅ ꯅꯨꯡꯁꯥ ꯁꯥꯕ ꯑꯗꯨꯗꯒꯤ ꯃꯅꯥ ꯃꯁꯤꯡꯒꯤ ꯃꯆꯤꯟꯖꯥꯛ ꯀꯩꯀꯩ ꯍꯥꯔ ꯀꯩꯀꯩ ꯄꯤꯔꯝꯗꯥꯏꯗꯅ ꯅꯣꯡ ꯆꯨꯔꯒ ꯏꯁꯤꯡ ꯆꯥꯎꯕ ꯑꯗꯩꯒꯤ ꯂꯣꯛꯑꯝꯗꯥꯏꯗꯅ ꯃꯔꯨ ꯃꯔꯥꯡꯁꯤꯡꯁꯤꯗ ꯂꯦꯟ ꯇꯥꯕꯅ ꯆꯤꯡꯕ ꯀꯌꯥ ꯑꯃ ꯊꯣꯛꯄꯁꯤꯅ ꯑꯩꯈꯣꯏꯒꯤ ꯁꯤꯗꯗꯤ ꯌꯥꯝꯅ ꯆꯥꯎꯅ ꯑꯃꯥꯡꯕ ꯑꯃ ꯄꯤ